ꯍꯂꯣ ꯑꯣ ꯇꯥꯏꯌꯦ ꯇꯥꯏꯌꯦ ꯅꯨꯡꯉꯥꯏꯔꯤꯌꯦ ꯑꯗꯣ ꯑꯩꯅ ꯉꯁꯥꯏ ꯀꯣꯜ ꯇꯧꯔꯛꯑꯝꯕꯅꯦ ꯑꯩꯅ ꯎꯝ ꯍꯣꯏ ꯇꯧꯔꯛꯑꯝꯕꯅꯦ ꯑꯩꯗꯣ ꯀꯩꯅꯣ ꯂꯩꯕ ꯐꯪꯁꯟ ꯈꯔꯁꯨ ꯂꯩꯌꯦ ꯑꯗꯒꯤ ꯂꯨꯍꯣꯡꯕꯁꯨ ꯂꯩꯌꯦꯕꯀꯣ ꯑꯗꯨꯗꯨꯒꯤ ꯑꯩꯗꯣ ꯃꯦꯀꯞ ꯄ꯭ꯔꯗꯛ ꯈꯔ ꯂꯧꯅꯤꯡꯉꯦꯕ ꯏꯁꯀꯤꯟ ꯀꯤꯌꯔꯒꯤꯁꯨ ꯂꯧꯅꯤꯡꯉꯦ ꯈꯔ ꯍꯥꯏꯗꯤ ꯏꯁꯀꯤꯟꯁꯨ ꯍꯟꯗꯛ ꯊꯕꯛꯀꯨꯝꯕ ꯃꯌꯥꯝ ꯑꯃ ꯅꯨꯡꯁꯥꯗ ꯀꯩꯗ ꯆꯠꯄꯒꯤ ꯃꯥꯏꯁꯦ ꯁꯟꯕꯔꯟꯒꯨꯝꯕ ꯇꯧꯕ ꯑꯗꯒꯤ ꯐꯨꯔꯤꯁꯨ ꯃꯆꯥ ꯃꯆꯥꯒ ꯊꯣꯛꯑꯒ ꯌꯥꯝ ꯅꯨꯡꯉꯥꯏꯇ꯭ꯔꯦꯕ ꯑꯗꯨꯗꯨꯅ ꯑꯥ ꯎꯝ

ꯑꯥ ꯑꯥ ꯎꯝ ꯑꯥ ꯑꯣ ꯑꯣ ꯍꯣꯏ ꯑꯗꯨ ꯌꯥꯝ ꯌꯥꯝꯅ ꯇꯥꯡꯕ ꯑꯣꯏꯗꯦꯕ ꯑꯗꯨꯝ ꯅꯨꯡꯉꯥꯏꯅꯦꯕ ꯑꯥ ꯑꯣ ꯎꯝ ꯎꯝ ꯎꯝ ꯎꯝ ꯍꯣꯏ

ꯎꯝ ꯑꯥ ꯑꯣ ꯊꯕꯛꯀꯨꯝꯕ ꯆꯠꯄ ꯑꯗꯒꯤ ꯅꯨꯡꯁꯥꯗ ꯌꯥꯝ ꯇꯣꯏꯅ ꯆꯠꯂꯦꯕꯀꯣ ꯑꯩꯗꯣ ꯑꯗꯨꯗꯨꯒꯤ ꯏꯁꯥꯁꯨ ꯀꯔꯤ ꯍꯥꯏꯅꯤ ꯗ꯭ꯔꯥꯏꯁꯤ ꯌꯥꯝ ꯁꯃꯔ ꯑꯣꯏꯔꯒꯁꯨ ꯗ꯭ꯔꯥꯏ ꯑꯣꯏꯔꯦꯕ ꯏꯁꯀꯤꯟꯁꯦ ꯎꯝ ꯎꯝ

ꯑꯪ ꯑꯣ ꯑꯗꯨꯗꯤ ꯑꯗꯨꯝ ꯍꯥꯏꯗꯤ ꯃꯃꯟꯁꯨ ꯇꯥꯡꯗꯕꯅꯤꯅ ꯑꯩꯅ ꯁꯤꯖꯤꯟꯅꯕꯗꯁꯨ ꯑꯗꯨꯝ ꯅꯨꯡꯉꯥꯏꯔꯅꯤ ꯑꯗꯨꯗꯤ ꯑꯗꯨ ꯑꯩꯗꯣ ꯁꯨꯃꯥꯏꯅ ꯇꯧꯔꯒꯦ ꯑꯗꯨꯗꯤ ꯍꯥꯏꯗꯤ ꯁꯟꯏꯁꯀ꯭ꯔꯤꯟꯁꯨ ꯂꯣꯏꯔꯦꯕꯀꯣ ꯑꯗꯨ ꯁꯟꯏꯁꯀ꯭ꯔꯤꯟꯁꯨ ꯑꯐꯕ ꯑꯃ ꯍꯥꯏꯕꯤꯔꯣ ꯑꯗꯒꯤ ꯃꯣꯏꯆꯔꯥꯏꯖꯔꯁꯨ ꯍꯥꯏꯕꯤꯌꯣ ꯁꯤꯔꯝꯒꯨꯝꯕꯁꯨ ꯑꯗꯨꯝ ꯑꯐꯕꯗꯨ ꯀꯩꯀꯩ ꯂꯩꯒꯦꯗꯨ ꯍꯥꯏꯕꯤꯌꯨꯅꯦ ꯍꯣꯏ ꯑꯣ ꯑꯥ ꯎꯝ

ꯑꯥ ꯍꯣꯏ ꯎꯝ ꯍꯣꯏ ꯑꯗꯨꯗꯤ ꯑꯥ ꯍꯣꯏ ꯑꯗꯨꯗꯤ ꯎꯝ ꯄꯔꯐ꯭ꯌꯨꯝꯗꯨꯁꯨ ꯈꯔ ꯃꯅꯝ ꯏꯪ ꯏꯪ ꯂꯥꯎꯅ ꯅꯨꯡꯁꯤꯕ ꯑꯩꯗꯤ ꯑꯌꯥꯛꯄ ꯍꯩꯅꯗꯦꯕ ꯅꯨꯡꯁꯤꯕ ꯏꯪ ꯏꯪ ꯂꯥꯎꯅ ꯅꯨꯡꯁꯤꯕ ꯑꯝꯇ ꯀꯩꯅꯣ ꯇꯧꯕꯤꯌꯣ ꯍꯥꯏꯕꯤꯔꯛꯑꯣ ꯎꯝ ꯍꯣꯏ ꯑꯣ ꯑꯗꯨ ꯎꯝ ꯑꯥ ꯑꯥ ꯑꯣ ꯍꯥꯏꯗꯤ ꯃꯊꯛꯇ ꯁꯟꯏꯁꯀ꯭ꯔꯤꯟ ꯇꯩꯁꯤꯟꯅꯕ ꯑꯣꯏꯗꯣꯏꯔꯕ ꯎꯝ ꯎꯝ ꯑꯣ ꯑꯣ ꯑꯣ ꯑꯁ ꯑꯩꯗꯤ ꯅꯍꯥꯟꯗꯒꯤ ꯈꯪꯗꯦ ꯑꯗꯨꯝꯕꯗꯣ ꯄꯥꯝꯃꯦ ꯑꯩ ꯑꯗꯣ ꯍꯣꯏ ꯑꯣ ꯑꯁ

ꯍꯣꯏ ꯍꯣꯏ ꯍꯣꯏ ꯑꯣ ꯑꯃꯨꯛ ꯇꯧꯔꯛꯀꯦ ꯇꯧꯕꯗ ꯁꯨꯝ ꯊꯕꯛ ꯆꯤꯟꯕꯒꯤ ꯇꯧꯔꯛꯍꯧꯗꯔꯦꯕ ꯃꯦꯀꯞꯀꯤꯁꯦ ꯁꯨꯃꯥꯏꯅ ꯄ꯭ꯔꯗꯛꯇꯣ ꯍꯧꯖꯤꯛꯁꯦ ꯍꯥꯏꯗꯤ ꯐꯠꯇꯕꯁꯨ ꯁꯤꯖꯤꯟꯅꯅꯤꯡꯗꯦꯕ ꯏꯁꯀꯤꯟ ꯌꯥꯝ ꯁꯣꯛꯑꯦ ꯁꯨꯝ ꯀꯅꯥꯗ ꯍꯪꯁꯤꯅꯣꯅ ꯁꯨꯝ ꯊꯤꯔꯛꯄꯗ ꯀꯩꯅꯣ ꯑꯥ ꯎꯝ ꯑꯣ ꯑꯥ ꯑꯥ ꯑꯣ ꯑꯥ ꯑꯣ ꯑꯩꯗꯤ ꯏꯁꯀꯤꯟꯁꯦ ꯂꯣꯏꯅ ꯁꯣꯛꯑꯕꯅꯤꯅꯦ ꯌꯥꯗ꯭ꯔꯕꯅꯤꯅꯦ ꯑꯗꯨ ꯑꯩ ꯑꯗꯨꯁꯤꯡꯗꯨ ꯀꯩꯅꯣ ꯇꯧꯕꯤꯌꯣ ꯑꯥ ꯑꯥ ꯑꯥ ꯑꯣ ꯑꯣ ꯑꯗꯨꯗꯤ ꯑꯩꯗꯣ ꯁꯨꯝ ꯑꯧ ꯅꯠꯇꯦ ꯑꯩꯗꯣ ꯁꯨꯃꯥꯏꯅ ꯑꯉꯥꯡꯒꯤꯅꯦ ꯑꯗꯨꯗꯒꯤ ꯇꯧꯒꯤꯕ ꯑꯃ ꯂꯩꯌꯦꯕ ꯑꯗꯨꯝ ꯑꯗꯨ ꯁꯦꯠ ꯑꯣꯏꯅ ꯂꯧꯕ ꯑꯗꯨꯝ ꯌꯥꯅꯤꯀꯣ ꯑꯣ ꯄ꯭ꯔꯥꯏꯁꯀꯨꯝꯕꯗꯤ ꯀꯌꯥ ꯂꯩꯒꯦ ꯑꯗꯣ ꯑꯗꯨꯃꯥꯏꯅ ꯁꯦꯠ ꯑꯣꯏꯕꯗꯣ

ꯎꯝ ꯎꯝ ꯑꯣ ꯑꯣꯏꯖꯩꯌꯦ ꯑꯗꯨꯗꯤ ꯑꯁ ꯑꯩ ꯅꯍꯥꯟꯗꯒꯤ ꯃꯤꯒꯤ ꯂꯧꯕꯁꯦ ꯌꯥꯝ ꯇꯥꯡ ꯇꯥꯡꯅ ꯂꯧꯋꯦꯕ ꯑꯩ ꯈꯪꯍꯧꯗ꯭ꯔꯦ ꯍꯥ ꯎꯝ ꯑꯗꯨꯗꯤ ꯎꯝ ꯑꯣ

ꯍꯣꯏ ꯇꯧꯕꯤꯔꯣ ꯍꯣꯏ ꯑꯗꯨ ꯐꯥꯎꯟꯗꯦꯁꯟꯒꯅꯦ ꯐꯥꯎꯟꯗꯦꯁꯟ ꯂꯧꯕꯤꯔꯣ ꯑꯗꯒꯤ ꯄꯥꯎꯗꯔ ꯑꯃꯅꯦ ꯑꯗꯒꯤ ꯀꯣꯝꯄꯦꯛꯁꯨ ꯂꯧꯕꯤꯔꯣ ꯑꯗꯨꯒꯨꯝꯕ ꯑꯗꯒꯤ ꯕ꯭ꯂꯁꯔꯒꯨꯝꯕꯁꯨ ꯑꯗꯨꯝ ꯅꯨꯡꯉꯥꯏꯔꯝꯒꯗ꯭ꯔꯥ ꯃꯣꯏꯗꯣ ꯑꯩꯗꯤ ꯑꯝꯕꯨꯛ ꯁꯤꯖꯤꯟꯅꯗ꯭ꯔꯤꯌꯦ ꯑꯣ ꯑꯣ ꯑꯩꯅ ꯄꯣꯠꯁꯤ ꯂꯩꯔ ꯂꯩꯔ ꯑꯗꯨꯝ ꯃꯥꯡꯉꯦꯕ ꯁꯤꯖꯤꯟꯅꯕ ꯅꯨꯡꯥꯏꯔꯝꯗꯕꯒꯤ ꯑꯗꯨꯒꯤ ꯑꯗꯨꯅꯅꯤ ꯑꯩꯅ ꯍꯪꯉꯤꯁꯤ ꯑꯗꯣ ꯍꯣꯔꯦꯟ ꯃꯁꯀꯔꯥꯗꯨꯁꯨ

ꯍꯣꯏ ꯍꯣꯏ ꯍꯣꯏ ꯎꯝ ꯎꯝ ꯑꯗꯨꯅꯦ ꯑꯗꯨ ꯑꯥ ꯍꯣꯏ ꯍꯣꯏ ꯌꯥꯏꯅꯦ ꯑꯗꯨꯗꯤ ꯌꯥꯏꯌꯦ ꯑꯩꯈꯣꯏꯒꯤꯗꯤꯀꯣ ꯏꯃꯥꯟꯅꯕꯤꯒꯨꯝꯕꯁꯨ ꯃꯌꯥꯝ ꯍꯥꯏꯗꯤ ꯌꯥꯝ ꯑꯩꯅ ꯁꯤꯖꯤꯟꯅꯔꯤꯁꯤꯗꯒꯤ ꯍꯦꯟꯅ ꯍꯦꯟꯅ ꯁꯤꯖꯤꯟꯅꯩ ꯍꯥꯏꯕ ꯃꯣꯏꯗꯤ ꯑꯩꯗꯤ ꯑꯗꯨꯝ ꯈꯔ ꯈꯔꯇꯪ ꯁꯤꯖꯤꯟꯅꯕꯅꯤꯗꯅ ꯑꯗꯒꯤ ꯃꯈꯣꯏꯗꯤ ꯁꯤꯖꯤꯟꯅꯕꯅꯤꯅꯅꯦ ꯑꯩꯅ ꯁꯤ ꯅꯨꯡꯉꯥꯏ ꯁꯤ ꯇꯧꯋꯦ ꯍꯥꯏꯕ ꯃꯇꯝꯗ ꯑꯗꯨꯝ ꯃꯣꯏꯁꯨ ꯂꯧꯅꯤꯡꯒꯅꯦꯕ ꯑꯗꯨꯅꯦ ꯑꯗꯨꯅ

ꯍꯣꯏ ꯑꯗꯣ ꯀꯩꯅꯣꯗꯣ ꯑꯩꯅ ꯂꯧꯗꯣꯏꯁꯦ ꯁꯟꯏꯁꯀ꯭ꯔꯤꯟꯅꯦ ꯃꯣꯏꯆꯔꯥꯏꯖꯔ ꯑꯃꯅꯦ ꯁꯤꯔꯝꯗꯣ ꯚꯤꯇꯥꯃꯤꯟ ꯁꯤ ꯌꯥꯎꯕ ꯄꯤꯕꯤꯌꯣ ꯑꯩꯗꯤ ꯚꯤꯇꯥꯃꯤꯟ ꯁꯤ ꯌꯥꯎꯕꯗꯣ ꯄꯥꯝꯃꯦꯕꯀꯣ ꯑꯗꯒꯤ ꯚꯤꯇꯥꯃꯤꯟ ꯁꯤ ꯌꯥꯎꯕ ꯁꯤꯔꯝꯗꯨꯒ ꯄꯤꯔꯣ ꯑꯗꯒꯤ ꯀꯩꯅꯣ ꯄ꯭ꯔꯥꯏꯃꯔ ꯂꯩꯔꯗꯤ ꯄ꯭ꯔꯥꯏꯃꯔ ꯑꯃꯁꯨ ꯍꯥꯞꯄꯤꯔꯛꯑꯣ ꯍꯣꯏ ꯍꯣꯏ ꯍꯣꯏ ꯑꯗꯣ ꯄ꯭ꯔꯥꯏꯃꯔꯗꯨꯁꯨ ꯈꯔ ꯑꯐꯕ ꯌꯦꯡꯉꯒ ꯑꯗꯨꯝ ꯍꯥꯞꯄꯤꯔꯛꯑꯣ ꯌꯥꯔꯦ ꯑꯗꯨꯒ ꯐꯥꯎꯟꯗꯦꯁꯟꯁꯨ ꯍꯥꯞꯄꯤꯔꯣ ꯃꯁꯀꯔꯥꯁꯨ ꯑꯃꯒ ꯍꯥꯞꯄꯤꯔꯣ ꯑꯗꯨꯗꯤ ꯑꯗꯨꯃꯥꯏꯅ ꯍꯥꯞꯄꯤꯌꯣ ꯑꯗꯨꯒ ꯑꯩꯁꯦ ꯐꯥꯎꯟꯗꯦꯁꯟꯒꯨꯝꯕꯁꯨ ꯑꯅꯤ ꯊꯝꯅꯤꯡꯉꯦꯕꯀꯣ ꯑꯗꯨ ꯈꯤꯇꯪ ꯅꯨꯡꯉꯥꯏꯒꯗꯕ ꯑꯅꯤ ꯍꯦꯛ ꯈꯟꯕꯤꯔꯛꯑꯣ ꯑꯗꯨꯒ ꯍꯥꯞꯄꯤꯔꯣ ꯎꯝ ꯑꯗꯨꯒ ꯎꯝ ꯑꯥ ꯎꯝ

ꯍꯣꯏ

ꯎꯝ ꯑꯗꯨꯃꯥꯏꯅ ꯑꯅꯤꯃꯛ ꯑꯗꯨꯝ ꯂꯧꯔꯒꯦ ꯍꯣꯏ ꯍꯣꯏ ꯑꯗꯨꯃꯥꯏꯅ ꯇꯧꯔꯁꯦ ꯑꯗꯨꯗꯤ ꯑꯗꯨꯒ ꯑꯉꯥꯡꯒꯤꯗꯨꯁꯨ ꯁꯦꯠ ꯑꯃ ꯍꯥꯞꯄꯤꯔꯣ

ꯑꯗꯣ ꯗꯤꯂꯤꯕꯔꯤꯗꯤ ꯌꯥꯕ ꯅꯠꯇ꯭ꯔꯣ ꯗꯤꯂꯤꯕꯔꯤ ꯇꯧꯍꯟꯕꯤꯌꯣ ꯑꯥ ꯍꯣꯏ ꯌꯥꯏꯌꯦ ꯄ꯭ꯔꯗꯛꯀꯤ ꯑꯩꯅ ꯈꯪꯅꯤꯡꯕꯗꯣ ꯍꯪꯉꯒꯦꯕ ꯑꯗꯨꯒ ꯎꯝ ꯍꯣꯏ ꯍꯣꯏ ꯍꯣꯏ ꯍꯣꯏ ꯎꯝ ꯍꯣ ꯐꯔꯦ ꯐꯔꯦ ꯑꯗꯨꯗꯤ ꯊꯝꯃꯒꯦ